ꯑꯩꯈꯣꯏ ꯃꯩꯇꯩꯁꯤꯡꯒꯤ ꯑꯣꯏꯅ ꯄꯥꯡꯊꯣꯛꯄ ꯍꯥꯏꯔꯒꯗꯤ ꯁꯝꯂꯞꯅ ꯍꯥꯏꯔꯕꯗ ꯑꯩꯈꯣꯏꯒꯤ ꯌꯥꯝꯅꯗꯤ ꯂꯩꯈ꯭ꯔꯦ ꯀꯨꯝꯖꯩ ꯍꯔꯥꯎꯁꯦ ꯆꯍꯤ ꯍꯧꯕꯗ ꯁꯖꯤꯕꯨ ꯆꯩꯔꯥꯎꯕ ꯍꯥꯏꯅ ꯂꯩꯔꯦ ꯑꯗꯨꯗꯨꯅ ꯑꯩꯈꯣꯏꯒꯤ ꯆꯍꯤꯒꯤ ꯃꯩꯇꯩꯒꯤ ꯑꯣꯏꯕ ꯆꯍꯤꯒꯤ ꯆꯩꯔꯥꯎꯕ ꯍꯥꯏꯔꯤꯕ ꯁꯖꯤꯕꯨꯒꯤ ꯅꯣꯡꯃ ꯄꯥꯟꯕꯁꯤꯗ ꯆꯩꯔꯥꯎꯕ ꯍꯥꯏꯔꯒ ꯆꯍꯤ ꯍꯧꯕꯅꯦ ꯑꯗꯒꯤ ꯂꯝꯇꯥ ꯊꯥꯗ ꯌꯥꯎꯁꯪ ꯍꯥꯏꯅ ꯑꯃ ꯂꯩꯔꯦ ꯌꯥꯎꯁꯪꯁꯤꯅ ꯃꯨꯛ ꯑꯩꯈꯣꯏꯒꯤ ꯂꯝꯇꯥ ꯆꯍꯤꯒꯤ ꯑꯔꯣꯏꯕ ꯊꯥꯁꯤꯗ ꯍꯔꯥꯎꯕ ꯀꯨꯝꯍꯩ ꯄꯥꯈꯪ ꯂꯩꯁꯥꯕꯤꯁꯤꯡꯁꯤꯅ ꯊꯥꯕꯜ ꯆꯣꯡꯕ ꯑꯗꯒꯤ ꯑꯩꯈꯣꯏꯒꯤ ꯅꯤꯡꯉꯣꯜ ꯆꯥꯛꯀꯧꯕ ꯑꯃꯁꯨ ꯂꯩꯔꯦ ꯅꯤꯡꯉꯣꯜ ꯆꯥꯛꯀꯧꯕ ꯍꯥꯏꯁꯤꯅ ꯅꯤꯉꯣꯜꯁꯤꯡꯅ ꯌꯨꯝꯅꯥꯛ ꯁꯥꯒꯩ ꯑꯣꯜꯂꯒ ꯃꯌꯨꯝ ꯄꯥꯟꯈꯤꯕꯁꯤꯡ ꯁꯝꯂꯞꯅ ꯍꯥꯏꯔꯕꯗ ꯑꯩꯈꯣꯏꯒꯤ ꯅꯤꯡꯉꯣꯜ ꯆꯥꯛꯀꯧꯕꯁꯤꯡ ꯍꯥꯏꯔꯤꯁꯤꯅꯗꯤ ꯑꯩꯈꯣꯏꯒꯤ ꯅꯤꯡꯉꯣꯜꯁꯤꯡꯅ ꯃꯄꯥꯝ ꯂꯝꯗꯝ ꯊꯥꯗꯣꯛꯑꯒ ꯑꯅꯧꯕ ꯌꯨꯝꯅꯥꯛ ꯁꯥꯒꯩ ꯑꯣꯟꯈ꯭ꯔ ꯃꯇꯨꯡꯗ ꯅꯤꯡꯉꯣꯜꯁꯤꯡꯅ ꯆꯍꯤꯒꯤ ꯅꯤꯡꯉꯣꯜ ꯆꯥꯛꯀꯧꯕ ꯍꯥꯏꯅ ꯍꯤꯌꯥꯡꯒꯩꯒꯤ ꯅꯤꯅꯤ ꯄꯥꯟꯕ ꯃꯇꯝꯁꯤꯗ ꯅꯤꯡꯉꯣꯜ ꯆꯥꯛꯀꯧꯕ ꯑꯃ ꯂꯥꯛꯑꯦ ꯑꯗꯩ ꯃꯌꯥꯝꯗꯤ ꯂꯩꯈ꯭ꯔꯦꯀꯣ ꯂꯩꯔꯒꯁꯨ ꯑꯗꯩ ꯑꯩꯈꯣꯏ ꯃꯩꯇꯩꯒꯤ ꯑꯣꯏꯕ ꯍꯥꯏꯔꯗꯤ ꯑꯗꯨ ꯅꯤꯡꯉꯣꯜ ꯆꯥꯛꯀꯧꯕꯁꯨ ꯂꯩꯔꯦ ꯑꯗꯒꯤ ꯑꯩꯈꯣꯏꯒꯤ ꯏꯃꯣꯏꯅꯨ ꯏꯃꯣꯏꯅꯨ ꯑꯩꯈꯣꯏꯒꯤ ꯋꯥꯛꯆꯤꯡꯒꯤ ꯍꯥꯏꯇꯥꯔꯦꯅꯦ ꯋꯥꯛꯆꯤꯡꯒꯤ ꯇꯔꯥꯅꯤꯊꯣꯏꯅꯤ ꯄꯥꯟꯕꯁꯤꯗ ꯋꯥꯛꯆꯤꯡ ꯏꯃꯣꯏꯅꯨ ꯊꯧꯔꯝ ꯄꯥꯡꯊꯣꯛꯄ ꯑꯝꯁꯨ ꯂꯩꯔꯦ ꯑꯗꯨꯗꯨꯅ ꯑꯩꯈꯣꯏꯒꯤ ꯃꯌꯥꯝ ꯑꯃꯗꯤ ꯂꯩꯈ꯭ꯔꯒꯁꯨ ꯑꯩꯈꯣꯏꯒꯤ ꯁꯖꯤꯕꯨ ꯆꯩꯔꯥꯎꯕꯁꯤꯅ ꯃꯦꯟ ꯑꯣꯏꯅ ꯆꯍꯤꯒꯤ ꯑꯍꯥꯟꯕ ꯍꯧꯕꯁꯤꯗ ꯂꯩꯔꯦ ꯑꯗꯒꯤ ꯊꯥꯗ ꯃꯨꯛ ꯌꯥꯎꯁꯪ ꯊꯥꯕꯜ ꯆꯣꯡꯕ ꯄꯥꯈꯪ ꯂꯩꯁꯥꯕꯤ ꯃꯌꯥꯝ ꯄꯨꯟꯁꯜꯂꯒ ꯊꯥꯕꯜ ꯆꯣꯡꯕ ꯑꯗꯩ ꯅꯤꯡꯉꯣꯜ ꯆꯥꯛꯀꯧꯕꯗ ꯅꯤꯡꯉꯣꯜꯁꯤꯡꯕꯨ ꯃꯕꯨꯡ ꯃꯧꯄ꯭ꯋꯥꯁꯤꯡꯅ ꯈꯨꯗꯣꯜ ꯄꯤꯔꯒ ꯅꯤꯡꯉꯣꯜ ꯆꯥꯛꯀꯧꯕ ꯍꯥꯏꯅ ꯇꯝꯃꯅꯤ ꯑꯗꯒꯤ ꯏꯃꯣꯏꯅꯨ ꯅꯨꯃꯤꯠꯇꯅ ꯏꯃꯣꯏꯅꯨ ꯂꯥꯠꯄ ꯏꯃꯣꯏꯒꯤ ꯊꯧꯔꯝ ꯄꯥꯡꯊꯣꯛꯑꯅꯤ ꯏꯃꯣꯏꯅꯨꯗ ꯍꯩ ꯔꯥ ꯀꯠꯇꯅ ꯑꯗꯩ ꯉꯝꯖꯕ ꯈꯔ ꯇꯧꯔꯒ ꯑꯗꯣ ꯆꯩꯔꯥꯎ ꯃꯇꯝꯗꯅ ꯑꯩꯈꯣꯏꯒꯤ ꯃꯊꯦꯜ ꯂꯨꯀꯣꯏ ꯉꯝꯖꯕ ꯍꯥꯏꯗꯤ ꯂꯥꯡꯉꯦꯔꯒ ꯆꯥꯃꯤꯟ ꯊꯛꯃꯤꯟꯅꯔꯦꯔꯒ ꯃꯌꯥꯝ ꯀꯣꯏꯗꯅ ꯍꯔꯥꯎꯕ ꯐꯣꯡꯗꯣꯛꯑꯦ ꯍꯥꯏꯇꯥꯔꯦꯅꯦ ꯑꯅꯧꯕ ꯆꯍꯤꯅ ꯀꯨꯝꯁꯤ ꯆꯍꯤꯁꯤꯒꯤ ꯑꯅꯧꯕ ꯂꯥꯛꯄ ꯍꯥꯏꯅ ꯆꯍꯤ ꯑꯅꯧꯕ ꯑꯣꯏꯅ ꯑꯗꯣ ꯄꯥꯡꯊꯣꯛꯑꯦ ꯍꯥꯏꯇꯥꯔꯦ ꯑꯗꯣ ꯁꯤ ꯑꯁ ꯌꯥꯝꯗꯤ ꯂꯩꯈ꯭ꯔꯦ ꯑꯗꯣ ꯑꯩꯅ ꯀꯩꯅꯣ ꯇꯧꯕꯗ ꯁꯤꯃꯉꯥꯏꯔꯦ ꯑꯗꯒꯤ ꯑꯃ ꯍꯥꯏꯔꯒꯅ ꯑꯩꯈꯣꯏꯒꯤ ꯀꯥꯡ ꯆꯤꯡꯕ ꯑꯃꯁꯨ ꯂꯩꯔꯦ ꯀꯥꯡ ꯆꯤꯡꯕꯁꯤꯅ ꯑꯩꯈꯣꯏꯒꯤ ꯏꯉꯦꯟ ꯊꯥꯗ ꯏꯉꯦꯟꯒꯤ ꯅꯤꯅꯤ ꯄꯥꯟꯕꯗ ꯍꯥꯏꯇꯥꯔꯦ ꯍꯨꯝꯅꯤ ꯄꯥꯟꯕꯗ ꯅꯤꯅꯤ ꯄꯥꯟꯕꯗ ꯑꯣꯏꯔꯃꯥꯜꯂꯦꯗ ꯏꯉꯦꯟꯒꯤ ꯑꯗꯨꯗ ꯑꯩꯈꯣꯏꯒꯤ ꯀꯥꯡ ꯆꯤꯡꯕꯗ ꯑꯅꯧꯕ ꯍꯤꯡꯒꯣꯟꯗ ꯄꯥꯟꯕ ꯑꯅꯧꯕ ꯄꯣꯠꯆꯩ ꯀꯩꯀꯥꯁꯦ ꯏꯁꯣꯔꯗꯨꯗ ꯀꯠꯂꯒ ꯈꯣꯏꯔꯝꯃꯒ ꯑꯩꯈꯣꯏꯒꯤ ꯄꯥꯝꯖꯕ ꯈꯔ ꯑꯗꯨꯝ ꯇꯧꯋꯦ ꯍꯥꯏꯇꯥꯔꯦ ꯑꯗꯨꯒ ꯀꯥꯛ ꯆꯤꯡꯉꯤꯅꯦꯗꯅ